ꯑꯩꯈꯣꯏ ꯁꯤ ꯃꯐꯝꯁꯤꯗꯗꯤ ꯇꯨꯔꯤꯁꯁꯤꯡꯅ ꯂꯥꯛꯇꯤ ꯂꯥꯛꯏ ꯑꯗꯨꯑꯣꯏꯁꯨ ꯂꯥꯛꯂꯒ ꯂꯦꯛꯄꯒꯤ ꯃꯐꯝ ꯈꯨꯗꯣꯡ ꯆꯥꯕꯗꯤ ꯌꯥꯝ ꯀꯟꯅ ꯂꯩꯇꯦ ꯀꯩꯒꯤꯅꯣ ꯍꯥꯏꯕ ꯃꯇꯝꯗ ꯑꯩꯈꯣꯏ ꯁꯤꯗꯗꯤ ꯂꯦꯛꯐꯝ ꯆꯥꯐꯝꯒꯤ ꯔꯤꯖꯣꯠ ꯀꯨꯝꯕꯗꯗꯤ ꯌꯥꯝ ꯂꯩꯇꯦ ꯑꯗꯨꯒ ꯑꯩꯈꯣꯏ ꯁꯤꯗ ꯑꯌꯥꯝꯕꯅ ꯇꯨꯔꯤꯁꯅ ꯂꯥꯛꯅꯔꯤꯁꯤꯗꯤ ꯀꯩꯒꯤꯅꯣ ꯍꯥꯏꯕ ꯃꯇꯝꯗ ꯃꯣꯏꯗꯤ ꯏꯝꯐꯥꯜꯒꯨꯝꯕꯗ ꯂꯩꯔꯒ ꯏꯐꯥꯜꯒꯤ ꯍꯣꯇꯦꯜꯒꯨꯝꯕꯗ ꯂꯩꯔꯒ ꯑꯩꯈꯣꯏ ꯁꯤꯗ ꯆꯥꯕꯒꯤ ꯅꯣꯡ ꯐꯥꯗꯣꯛ ꯑꯆꯥꯄꯣꯠ ꯑꯍꯥꯎꯕ ꯆꯥꯕ ꯀꯩꯒꯤꯅꯣ ꯍꯥꯏꯕ ꯃꯇꯝꯗ ꯑꯩꯈꯣꯏ ꯀꯛꯆꯤꯡ ꯁꯤꯗꯗꯤ ꯕꯣꯔꯥꯒꯨꯝꯕ ꯆꯥꯕ ꯊꯛꯄꯒꯤ ꯑꯌꯥꯝꯕ ꯐꯪꯕ ꯃꯐꯝꯅꯤꯅ ꯑꯍꯥꯎ ꯑꯍꯥꯎꯕ ꯌꯥꯝꯅ ꯌꯨꯅꯤꯛ ꯑꯣꯏꯕ ꯑꯆꯥ ꯑꯊꯛ ꯃꯌꯥꯝ ꯑꯃ ꯂꯩꯕꯅꯤꯅ ꯂꯦꯛꯄꯒꯤ ꯑꯣꯏꯅꯗꯤ ꯂꯥꯛꯇꯦ ꯑꯗꯨꯒ ꯆꯥꯕꯒꯤ ꯊꯛꯄꯒꯤ ꯂꯟꯁ ꯀꯨꯝꯕ ꯗꯤꯅꯔꯒꯨꯝꯕ ꯆꯥꯕꯒꯤ ꯑꯣꯏꯅ ꯏꯁꯅꯦꯛ ꯀꯨꯝꯕ ꯆꯥꯕꯒꯤ ꯅꯨꯡꯊꯤꯟꯗ ꯑꯆꯥꯄꯣꯠ ꯑꯍꯥꯎꯕ ꯑꯃ ꯆꯥꯕꯒꯤ ꯑꯣꯏꯅ ꯑꯗꯨꯃꯥꯏꯅ ꯑꯣꯏꯅ ꯂꯥꯛꯅꯩ ꯑꯗꯨꯅ ꯑꯩꯈꯣꯏ ꯁꯤꯗ ꯗꯔꯃꯁꯥꯂꯥꯒꯤ ꯇꯥꯏꯞꯇ ꯑꯗꯨꯃꯥꯏꯅ ꯂꯦꯛꯅꯕ ꯈꯣꯠꯅꯕꯗꯤ ꯇꯧꯗꯦ ꯆꯥꯔꯒ ꯑꯗꯨꯝ ꯍꯟꯈꯤꯕ ꯑꯗꯨ ꯑꯇꯣꯞꯄ ꯃꯐꯝꯗ ꯂꯩꯕꯅ ꯑꯇꯣꯞꯄ ꯃꯐꯝꯗ ꯂꯩꯕ ꯑꯗꯨꯝ ꯑꯗꯨꯃꯥꯏꯅ ꯑꯣꯏꯅ ꯇꯧꯏ